ꯀꯛꯆꯤꯡ ꯂꯤꯜꯂꯥꯗ ꯂꯩꯕ ꯃꯔꯨ ꯑꯣꯏꯕ ꯍꯛꯁꯦꯜ ꯆꯦꯛꯁꯤꯜ ꯊꯧꯔꯥꯡ ꯁꯤ ꯌꯥꯝꯅ ꯐꯖꯅ ꯂꯧꯈꯠꯂꯤ ꯌꯥꯝꯅ ꯑꯆꯧꯕ ꯃꯇꯦꯡ ꯑꯃ ꯑꯩꯈꯣꯏꯗ ꯄꯤ ꯊꯕꯛ ꯐꯪꯗꯕ ꯃꯌꯥꯝ ꯑꯃꯁꯨ ꯊꯕꯛ ꯐꯪꯍꯟꯕꯤꯔꯦ ꯃꯁꯤꯅ ꯏꯃꯨꯡꯒꯤ ꯂꯩꯇ ꯂꯥꯏꯔꯗ ꯌꯥꯝꯅ ꯃꯇꯦꯡ ꯄꯥꯡꯉꯤ ꯑꯗꯨꯒ ꯄꯥꯛ ꯁꯟꯅ ꯀꯣꯕꯤꯠ ꯁꯟꯗꯣꯛꯂꯛꯄ ꯃꯇꯝꯗꯁꯨ ꯂꯥꯏꯌꯦꯡꯁꯪ ꯑꯁꯤꯅ